ꯕꯥꯏ ꯇꯥꯕ꯭ꯔꯣ ꯑꯩ ꯅꯉꯣꯟꯗ ꯑꯦꯠꯃꯤꯁꯟꯒꯤ ꯃꯇꯥꯡꯗ ꯈꯔ ꯍꯪꯅꯤꯡꯕ ꯑꯦꯠꯃꯤꯁꯟꯗꯣ ꯅꯪ ꯇꯧꯕ ꯂꯣꯏꯔꯕꯣ ꯑꯗꯣ ꯂꯥꯁ ꯗꯦꯠꯁꯦ ꯀꯩꯗꯧꯉꯩꯅꯤ ꯍꯥꯏꯕ꯭ꯔꯣ ꯂꯥꯁ ꯗꯦꯠ ꯗꯤꯁ ꯃꯟꯠ ꯑꯦ ꯑꯗꯨꯗꯤ ꯌꯥꯝ ꯋꯥꯠꯂꯤꯅ ꯑꯦ ꯅꯪ ꯌꯥꯔꯒꯗꯤ ꯉꯁꯤꯁꯦ ꯐ꯭ꯔꯥꯏꯗꯦꯅꯤꯀꯣ ꯑꯩ ꯌꯥꯔꯒꯗꯤ ꯃꯟꯗꯦꯒꯨꯝꯕꯗ ꯇꯧꯒꯦ ꯇꯧꯕ ꯑꯗꯣ ꯄꯩꯁꯥꯗꯤ ꯀꯌꯥꯝ ꯆꯪꯕ꯭ꯔꯥ ꯑꯦꯠꯃꯤꯁꯟꯒꯤꯗꯣ

ꯑꯣ ꯑꯗꯨ ꯇꯣꯇꯦꯜꯗꯤ ꯀꯌꯥ ꯑꯣꯏꯕ

ꯍꯣꯏ ꯑꯣ ꯑꯁ ꯌꯥꯝꯗꯤ ꯌꯥꯝꯃꯤꯍꯦ

ꯍꯣꯏ ꯑꯗꯨꯗꯤ ꯄꯨꯂꯞ ꯀꯌꯥ ꯇꯥꯔꯦ ꯑꯗꯨꯗꯤ

ꯑꯗꯣ ꯐꯔꯦꯅꯦ ꯑꯗꯣ ꯗꯣꯀꯨꯃꯦꯟꯗꯤ ꯀꯔꯤ ꯀꯔꯤ ꯆꯪꯕ

ꯂꯩ ꯂꯩ

ꯑꯣ ꯐꯔꯦ ꯐꯔꯦ ꯕꯥꯏ ꯑꯩ ꯍꯣꯔꯦꯟ ꯂꯥꯛꯑꯒꯦ ꯑꯗꯨꯗ ꯑꯗꯨꯝ ꯗꯤꯇꯦꯜꯁꯗꯣ ꯐꯖꯅ ꯇꯧꯔꯁꯤꯀꯣ ꯊꯝꯃꯦ ꯊꯝꯃꯦ ꯊꯝꯃꯦ ꯍꯣꯏ ꯍꯣꯏ